ꯍꯜꯂꯣ ꯑꯣꯛꯇꯣ ꯗ꯭ꯔꯥꯏꯕꯔ ꯑꯣꯏꯕꯤꯔꯕ꯭ꯔꯣ ꯑꯩꯅ ꯉꯁꯥꯏꯗꯒꯤ ꯅꯪ ꯂꯥꯛꯀꯅꯤ ꯍꯥꯏꯗꯅ ꯉꯥꯏꯔꯤꯁꯦ ꯄꯨꯡ ꯀꯌꯥꯝ ꯀꯨꯏꯔꯦ ꯅꯪꯅ ꯂꯥꯛꯂꯣꯏꯗꯕ ꯑꯣꯏꯔꯒꯗꯤ ꯍꯥꯏꯗꯣꯛꯄꯤꯔꯛꯄ ꯌꯥꯗꯕ꯭ꯔꯥ ꯃꯤ ꯑꯃꯅ ꯉꯥꯏꯕꯒꯤ ꯑꯋꯥꯕꯁꯦ ꯀꯩꯝꯇ ꯈꯪꯕꯤꯗ꯭ꯔꯤꯁꯤ ꯀꯔꯤꯒꯤꯅꯣ